ꯌꯥꯝꯅ ꯂꯩꯈ꯭ꯔꯦ ꯑꯥꯔꯠ ꯁ꯭ꯇꯥꯏꯜ ꯍꯥꯏꯔꯒꯗꯤ ꯑꯩꯈꯣꯏꯒꯤ ꯊꯥꯡꯇꯥ ꯄ꯭ꯔꯤꯊꯤꯕꯤꯗ ꯎꯠꯁꯨ ꯎꯠꯂꯤ ꯑꯗꯩꯗꯤ ꯁꯤꯗꯒꯤ ꯍꯦꯟꯅ ꯎꯠꯂꯤꯕꯁꯤꯗꯒꯤ ꯍꯦꯟꯅ ꯎꯠꯅꯤꯡꯉꯤ ꯍꯥꯏꯇꯥꯔꯦ ꯗ ꯋꯦ ꯀꯩꯅꯣꯁꯨ ꯑꯩꯈꯣꯏꯒꯤ ꯑꯔꯥꯝꯕꯥꯏ ꯂꯪꯕ ꯈꯨꯠꯂꯪ ꯑꯗꯩꯗꯤ ꯄꯣꯂꯣ ꯄ꯭ꯔꯤꯊꯤꯕꯤꯗ ꯑꯩꯈꯣꯏꯅ ꯄꯤꯈꯤꯕꯅꯤ ꯁꯤꯒꯤ ꯁ꯭ꯇꯥꯏꯜ ꯍꯥꯏꯇꯥꯔꯦ ꯁ꯭ꯄꯣꯔꯠꯁ ꯁ꯭ꯇꯥꯏꯜ ꯑꯗꯒꯤ ꯃꯌꯥꯝ ꯂꯩꯈ꯭ꯔꯦ ꯎꯠꯅꯤꯡꯕ ꯑꯗꯩ ꯔꯥꯁ ꯂꯤꯂꯥ ꯑꯗꯩꯗꯤ ꯍꯤꯌꯥꯡ ꯇꯥꯅꯕ ꯕꯣꯠ ꯔꯦꯆꯤꯡ ꯇꯧꯕ ꯑꯁꯤꯅꯆꯤꯡꯕ ꯃꯌꯥꯝ ꯂꯩꯈ꯭ꯔꯦ ꯍꯥꯏꯇꯥꯔꯦ ꯑꯩꯈꯣꯏꯅ ꯑꯈꯣꯏ ꯄ꯭ꯔꯤꯊꯤꯕꯤꯗ ꯎꯠꯊꯣꯛꯆꯅꯤꯡꯕ ꯍꯥꯏ ꯇꯥꯔꯦ ꯑꯗꯒꯤ ꯃꯩꯇꯩꯁꯤꯡꯅ ꯃꯃꯥꯂꯩꯕꯥꯛ ꯅꯨꯡꯁꯤꯕꯁꯤ ꯃꯌꯥꯝꯁꯤ ꯎꯠꯊꯣꯛꯄꯗ ꯇꯝꯖꯅꯤꯡꯉꯥꯏꯅꯤ ꯍꯥꯏꯕ ꯇꯥꯔꯦ